ꯑꯁ ꯍꯟꯗꯛꯇꯤ ꯑꯩ ꯂꯥꯏꯕꯛꯁꯤ ꯗꯥꯎꯁꯦ ꯇꯧꯔꯨ ꯇꯧꯔꯨꯕꯗ ꯐꯠ ꯐꯠ ꯐꯠ ꯐꯠ ꯄꯥꯟꯕꯤ ꯑꯃ ꯇꯧꯔꯤꯌꯦ ꯑꯣꯟꯂꯥꯏꯟꯒꯤ ꯄꯣꯠꯁꯦ ꯑꯩꯅ ꯃꯃꯥꯡꯗ ꯑꯁꯣꯏꯕ ꯃꯌꯥꯝ ꯂꯩꯈ꯭ꯔꯕꯅꯦ ꯊꯥꯖꯔꯝꯗꯕꯅꯦ ꯍꯥꯏꯗꯤ ꯌꯥꯝ ꯊꯤꯅ ꯊꯥꯖꯔꯛꯄ ꯍꯥꯏꯇꯥꯔꯦ ꯍꯥꯏꯗꯤ ꯑꯩꯅ ꯖꯤꯟꯁ ꯑꯃ ꯍꯟꯗꯛ ꯀꯠꯂꯨꯕꯅꯦ ꯀꯛꯎꯕꯅꯦ ꯍꯣꯏ ꯗꯤꯋꯥꯂꯤ ꯑꯣꯐꯔ ꯂꯥꯛꯑꯦꯅ ꯖꯤꯟꯁꯇꯣ ꯑꯥꯃꯥꯖꯣꯟꯗ ꯐꯖꯅ ꯀꯥꯛꯁꯟꯕꯅꯦ ꯑꯗꯣ ꯃꯥ ꯐꯤꯞꯇꯤꯟ ꯗꯦꯖ ꯃꯅꯨꯡꯗ ꯂꯥꯛꯀꯅꯤ ꯍꯥꯏ ꯑꯗꯨꯒ ꯍꯞꯇꯥ ꯑꯃꯒꯤ ꯃꯅꯨꯡꯗꯒ ꯐꯠ ꯊꯤꯟꯖꯤꯟꯂꯛꯏ ꯑꯁ ꯊꯨꯅꯒ ꯂꯛꯁꯤꯟꯂꯛꯏ ꯄꯣꯠꯁꯦ ꯔꯤꯖꯦꯛꯀ ꯑꯣꯏꯔꯝꯗꯣꯏꯖꯥꯠꯂꯅ ꯌꯦꯡꯁꯤꯟꯂꯨꯕꯗꯗꯤ ꯄꯣꯠꯁꯦ ꯑꯩꯅ ꯄꯥꯝꯕꯗꯣ ꯃꯆꯨꯒꯗꯤ ꯕ꯭ꯂꯦꯛ ꯀꯂꯔ ꯍꯥꯏꯖꯟꯗꯅ ꯑꯩꯅ ꯄꯥꯝꯕꯗꯣ ꯑꯣꯏꯅ ꯊꯣꯛꯑꯝ ꯂꯩꯔꯦ ꯑꯗꯩ ꯑꯃꯨꯛ ꯁꯥꯏꯖ ꯍꯥꯏꯔꯦ ꯆꯞ ꯆꯥꯟꯅꯕ ꯊꯥꯔꯇꯤ ꯇꯨ ꯑꯣꯏ ꯃꯥꯟꯅꯕ ꯆꯞ ꯆꯥꯔꯝꯕ ꯖꯤꯟꯁꯁꯨ ꯄꯦꯔꯦꯂꯦꯜꯁ ꯑꯣꯏꯌꯦ ꯑꯗꯩ ꯕ꯭ꯔꯥꯟꯁꯨ ꯑꯃꯨꯛ ꯑꯣꯏꯕ ꯀꯦꯜꯚꯤꯟ ꯀ꯭ꯂꯥꯏꯟꯒ ꯑꯣꯏꯁꯟ ꯂꯩꯔꯝꯃꯦ ꯄ꯭ꯔꯥꯏꯁꯁꯨ ꯑꯁ ꯐꯣꯔꯇꯤ ꯄꯥꯔꯁꯦꯟ ꯗꯤꯁꯀꯥꯎꯟ ꯄꯤꯕꯅꯤꯅ ꯂꯤꯁꯤꯡ ꯑꯅꯤ ꯄꯤꯕ ꯄꯣꯠꯇꯣ ꯋꯥꯟ ꯊꯥꯎꯖꯟ ꯐꯥꯏꯚ ꯍꯟꯗ꯭ꯔꯦꯠꯇꯒ ꯐꯪꯖꯟꯂꯛꯄ ꯌꯥꯝ ꯊꯤ ꯅꯨꯡꯉꯥꯏꯕ ꯋꯥꯅꯦ ꯁꯦꯠꯆꯟꯂꯨꯕꯗ ꯀꯝꯐꯣꯔꯠꯀꯤ ꯀꯝꯐꯣꯔꯠ ꯉꯥꯛꯇ ꯑꯃ ꯄꯥꯔꯦ ꯀꯝꯐꯣꯔꯇꯦꯕꯜ ꯍꯦꯛꯇ ꯑꯣꯏꯔꯝꯃꯤ ꯁꯤ ꯏꯁ ꯇꯤ ꯁꯥꯔꯠꯀ ꯄꯥꯔꯦ ꯀꯝꯐꯣꯔꯇꯦꯕꯜ ꯑꯣꯏꯀꯣ ꯑꯁ ꯀꯨꯔꯇꯥꯒ ꯄꯥꯔꯦ ꯀꯝꯐꯣꯔꯇꯦꯕꯜ ꯍꯦꯛꯇ ꯑꯣꯏꯕ ꯐꯤꯒꯔ ꯁꯥꯔꯠꯀ ꯄꯥꯔꯦ ꯑꯁ ꯊꯤ ꯌꯥꯏꯌꯦ ꯁꯤ ꯗꯥꯎꯁꯦ ꯂꯛꯇꯤ ꯊꯤ ꯆꯨꯝꯃꯦꯍꯦ ꯍꯟꯗꯛꯇꯤ ꯀꯔꯤꯅꯣ